ꯑꯩꯒꯤ ꯏꯆꯟ ꯑꯩꯒꯤ ꯏꯆꯥ ꯏꯆꯥ ꯏꯅꯥꯎꯁꯤꯡꯗ ꯑꯩ ꯃꯍꯩ ꯃꯁꯤꯡ ꯌꯥꯝ ꯇꯝꯍꯟꯅꯤꯡꯏ ꯃꯔꯝꯗꯤ ꯃꯍꯩ ꯃꯁꯤꯡ ꯍꯩꯕ ꯍꯥꯏꯕꯁꯤꯅ ꯑꯩꯈꯣꯏꯒꯤ ꯑꯩꯈꯣꯏꯒꯤ ꯁꯣꯁꯥꯏꯇꯤ ꯑꯁꯤꯗ ꯃꯍꯩ ꯃꯁꯤꯡ ꯍꯩꯕ ꯍꯥꯏꯕꯁꯤ ꯌꯥꯝ ꯃꯔꯨ ꯑꯣꯏ ꯃꯔꯝꯗꯤ ꯃꯍꯩ ꯃꯁꯤꯡ ꯍꯩꯕ ꯍꯥꯏꯕꯁꯤꯅ ꯃꯍꯩ ꯃꯁꯤꯡ ꯍꯩꯕ ꯍꯥꯏꯕꯁꯤꯅ ꯍꯌꯦꯡ ꯊꯕꯛ ꯑꯃ ꯇꯧꯕ ꯃꯇꯝꯗ ꯊꯕꯛ ꯑꯃ ꯆꯠꯄ ꯃꯇꯝꯗ ꯑꯩꯈꯣꯏꯅ ꯆꯠꯅꯤꯡꯕ ꯃꯐꯝ ꯆꯠꯄ ꯃꯇꯝꯗ ꯃꯍꯩ ꯃꯁꯤꯡ ꯍꯩꯔꯒꯗꯤ ꯑꯩꯈꯣꯏꯅ ꯅꯣꯂꯦꯖꯇꯨ ꯌꯥꯝ ꯂꯩꯔꯒꯗꯤ ꯃꯤꯅꯁꯨ ꯃꯤꯒ ꯋꯥꯔꯤ ꯋꯥꯇꯥꯏ ꯁꯥꯟꯅꯕ ꯃꯇꯝꯗ ꯑꯩꯈꯣꯏꯅ ꯌꯥꯝ ꯂꯥꯏꯅ ꯉꯝꯒꯅꯤ ꯑꯗꯨꯒ ꯃꯍꯩ ꯃꯁꯤꯡ ꯍꯩꯕ ꯍꯥꯏꯕꯁꯤ ꯑꯩꯈꯣꯏ ꯃꯍꯩ ꯃꯁꯤꯡ ꯑꯁꯤꯅ ꯑꯩꯈꯣꯏꯒꯤ ꯃꯤꯑꯣꯏꯕꯒꯤ ꯄꯨꯟꯁꯤꯁꯦ ꯌꯥꯝꯅ ꯀꯥꯅꯕꯁꯨ ꯑꯣꯏꯍꯜꯂꯤ ꯃꯍꯩ ꯃꯁꯤꯡ ꯌꯥꯝ ꯍꯩꯕ ꯍꯥꯏꯕꯁꯤꯅ ꯑꯩꯈꯣꯏꯒꯤ ꯍꯛꯆꯥꯡꯗꯁꯨ ꯌꯥꯝ ꯀꯥꯅꯕ ꯑꯣꯏꯍꯜꯂꯤ ꯑꯩꯅ ꯃꯍꯩ ꯃꯁꯤꯡꯗꯨꯁꯨ ꯌꯥꯝ ꯑꯩꯒꯤ ꯏꯆꯥ ꯏꯅꯥꯎꯁꯤꯡꯁꯨ ꯌꯥꯝ ꯇꯝꯍꯟꯅꯤꯡꯕ ꯃꯊꯧ ꯇꯥꯏ ꯃꯔꯝꯗꯤ ꯃꯍꯩ ꯃꯁꯤꯡ ꯍꯩꯕ ꯍꯥꯏꯁꯤꯅ ꯑꯩꯈꯣꯏꯒꯤ ꯁꯣꯁꯥꯏꯇꯤꯁꯤꯗ ꯌꯥꯝ ꯑꯐꯕ ꯑꯣꯏꯍꯜꯂꯤ ꯑꯗꯨꯒ ꯃꯤꯁꯛꯁꯨ ꯈꯪꯅꯕ ꯑꯗꯨꯒ ꯑꯩꯈꯣꯏꯅ ꯊꯕꯛ ꯊꯕꯛ ꯑꯃ ꯇꯧꯕ ꯃꯇꯝꯗꯁꯨ ꯃꯍꯩ ꯃꯁꯤꯡ ꯍꯩꯕ ꯍꯥꯏꯕꯁꯤꯅ ꯌꯥꯝ ꯀꯥꯅꯕ ꯑꯣꯏꯍꯜꯂꯤ ꯃꯍꯩ ꯃꯁꯤꯡ ꯌꯥꯎꯗ꯭ꯔꯗꯤ ꯍꯧꯖꯤꯛꯀꯥꯟ ꯍꯧꯖꯤꯛ ꯃꯇꯝꯁꯤꯗ ꯃꯍꯩ ꯃꯁꯤꯡ ꯌꯥꯎꯗ꯭ꯔꯗꯤ ꯊꯕꯛ ꯑꯃ ꯇꯧꯒꯦ ꯍꯥꯏꯔꯕꯁꯨ ꯇꯧꯕ ꯌꯥꯗꯦ ꯑꯗꯨ ꯊꯕꯛ ꯍꯌꯦꯡ ꯑꯩꯗꯤ ꯃꯍꯩ ꯃꯁꯤꯡ ꯌꯥꯝ ꯇꯝꯃꯒ ꯌꯥꯝ ꯍꯩꯍꯜꯂꯒ ꯂꯥꯏꯔꯤꯛ ꯂꯥꯏꯁꯨ ꯌꯥꯝ ꯍꯩꯍꯜꯂꯒ ꯏꯖꯨꯀꯦꯁꯟꯒꯤ ꯃꯇꯥꯡꯁꯤꯗ ꯌꯥꯝ ꯇꯧꯍꯟꯕ ꯗꯔꯀꯥꯔ ꯇꯥꯏ ꯑꯩꯅ ꯍꯥꯏꯕꯗꯤ ꯍꯌꯦꯡ ꯑꯩꯒꯤ ꯏꯃꯨꯡ ꯑꯩꯒꯤ ꯏꯃꯨꯡ ꯏꯃꯥ ꯏꯄꯥꯁꯤꯡꯗꯁꯨ ꯏꯃꯥ ꯏꯄꯥꯁꯤꯡꯗꯁꯨ ꯌꯥꯝ ꯂꯨꯅ ꯇꯧꯅꯕ ꯃꯊꯧ ꯇꯥꯏ ꯏꯆꯥꯅꯨꯄꯤ ꯑꯣꯏꯔꯁꯨ ꯏꯆꯥꯅꯨꯄꯥ ꯑꯣꯏꯔꯁꯨ ꯃꯈꯣꯏꯅ ꯍꯌꯦꯡ ꯊꯕꯛ ꯑꯆꯧꯕ ꯊꯕꯛ ꯇꯧ ꯃꯇꯝꯗ ꯑꯐꯕ ꯑꯃ ꯑꯣꯏꯕ ꯃꯇꯝꯗꯨꯗ ꯑꯩꯈꯣꯏꯅ ꯏꯃꯨꯡꯒꯤ ꯃꯇꯦꯡ ꯄꯥꯡꯕ ꯃꯇꯝꯗ ꯃꯈꯣꯏꯅ ꯑꯆꯧꯕ ꯊꯧꯗꯥꯡ ꯂꯧꯒꯅꯤ ꯍꯥꯏꯅ ꯈꯜꯂꯤ ꯊꯥꯖꯩ ꯈꯜꯂꯤ ꯑꯗꯨꯒ ꯃꯍꯩ ꯃꯁꯤꯡꯈꯛ ꯍꯩꯕ ꯅꯠꯇꯅ ꯑꯩꯈꯣꯏꯅ ꯞ꯭ꯔꯤꯊꯤꯕꯤꯗ ꯂꯩꯔꯤꯕ ꯍꯧꯖꯤꯛ ꯌꯥꯝꯅ ꯐꯥꯎꯔ ꯐꯥꯎꯔꯕ ꯃꯤ ꯍꯤꯡꯕꯒꯤ ꯍꯤꯁꯇ꯭ꯔꯤꯁꯤꯡꯗꯨ ꯑꯩꯈꯣꯏꯅ ꯌꯦꯡ ꯃꯇꯝꯁꯤꯗ ꯃꯈꯣꯏ ꯅꯣꯂꯦꯖ ꯄꯨꯝꯅꯃꯛ ꯑꯗꯨ ꯂꯧꯔꯒ ꯃꯍꯥꯛꯅ ꯊꯝꯕ ꯃꯊꯧ ꯇꯥꯏ ꯑꯗꯨ ꯈꯪꯂꯗꯤ ꯃꯤꯅꯁꯨ ꯌꯥꯝ ꯅꯨꯡꯁꯤꯕ ꯊꯕꯛ ꯑꯆꯧꯕ ꯇꯧꯔꯒ ꯍꯌꯦꯡ ꯑꯩ ꯚꯤꯂꯦꯖ ꯑꯩꯒꯤ ꯈꯨꯟ ꯑꯃꯁꯨꯡ ꯑꯩꯒꯤ ꯌꯨꯝ ꯑꯩꯈꯣꯏꯒꯤ ꯏꯃꯨꯡ ꯃꯅꯨꯡꯁꯤꯡꯗꯁꯨ ꯂꯣꯏꯅ ꯃꯥꯏ ꯆꯥꯎꯊꯣꯛꯄ ꯑꯃ ꯑꯣꯏꯒꯅꯤ ꯍꯥꯏꯅ ꯑꯩ ꯊꯥꯖꯩ ꯑꯗꯨꯕꯨ ꯃꯍꯩ ꯃꯁꯤꯡ ꯌꯥꯎꯗ꯭ꯔꯗꯤ ꯑꯩꯈꯣꯏꯅ ꯑꯗꯨ ꯄꯨꯝꯅꯃꯛ ꯑꯗꯨ ꯑꯩꯈꯣꯏꯅ ꯉꯝꯕꯒꯤ ꯃꯊꯧ ꯗꯔꯀꯥꯔ ꯂꯩꯇꯦ ꯑꯗꯨꯒ ꯃꯍꯩ ꯃꯁꯤꯡ ꯍꯩꯔꯒꯗꯤ ꯑꯗꯨ ꯊꯕꯛ ꯑꯆꯧꯕ ꯇꯧꯕ ꯃꯇꯝꯗꯁꯨ ꯊꯕꯛ ꯑꯆꯧꯕ ꯇꯧꯕꯁꯨ ꯉꯝꯍꯜꯂꯤ ꯑꯗꯨꯒ ꯑꯩꯕꯨ ꯃꯤꯄꯨꯝ ꯈꯨꯗꯤꯡꯃꯛꯅꯁꯨ ꯃꯁꯛ ꯈꯪꯅꯕ ꯑꯃꯁꯨꯡ ꯃꯤꯅ ꯁꯛ ꯎꯕ ꯈꯪꯕ ꯑꯣꯏꯌꯦ ꯑꯗꯨꯅ ꯑꯩꯈꯣꯏꯅ ꯃꯍꯩ ꯃꯁꯤꯡꯁꯤ ꯉꯝꯃꯤꯕꯃꯈꯩ ꯌꯥꯝ ꯌꯥꯝ ꯇꯝꯍꯟꯕ ꯃꯊꯧ ꯗꯔꯀꯥꯔ ꯇꯥꯏ ꯃꯍꯩ ꯃꯁꯤꯡꯁꯤꯅ ꯌꯥꯝ ꯇꯝꯕ ꯃꯇꯝꯁꯤꯗ ꯑꯩꯈꯣꯏꯒꯤ ꯀꯥꯅꯕ ꯑꯃꯁꯨꯡ ꯈꯪꯕ ꯅꯣꯂꯦꯖ ꯃꯌꯥꯝ ꯑꯗꯨ ꯃꯌꯥꯝ ꯑꯃ ꯑꯩꯈꯣꯏꯒꯤ ꯑꯍꯩ ꯑꯍꯩꯕ ꯑꯣꯖꯥꯁꯤꯡꯅ ꯇꯥꯛꯄꯤꯔꯛꯄ ꯇꯝꯕꯤꯔꯛꯄ ꯂꯣꯏꯅꯃꯛ ꯑꯩꯈꯣꯏꯅ ꯈꯪꯕ ꯍꯩꯕ ꯉꯝꯕꯒꯤ ꯃꯊꯧ ꯗꯔꯀꯥꯔ ꯇꯥꯏ ꯑꯗꯨꯅ ꯄꯨꯝꯅꯃꯛꯇꯣ ꯑꯩꯈꯣꯏꯅ ꯈꯪꯕ ꯃꯇꯝꯁꯤꯗ ꯑꯩꯈꯣꯏꯅ ꯑꯩꯅ ꯈꯪꯕ ꯃꯇꯝꯁꯤꯗ ꯑꯩꯈꯣꯏꯅ ꯂꯩꯀꯥꯏꯗ ꯑꯩꯒꯤ ꯂꯩꯀꯥꯏ ꯏꯃꯨꯡꯗ ꯂꯣꯏꯅ ꯑꯩꯅ ꯁꯤꯌꯔ ꯇꯧꯗꯨꯅ ꯃꯈꯣꯏꯁꯤꯡꯗꯨꯁꯨ ꯑꯩꯅ ꯂꯣꯏꯅ ꯈꯪꯍꯟꯕ ꯑꯃꯁꯨꯡ ꯎꯍꯟꯕ ꯃꯊꯧ ꯇꯥꯏ ꯍꯥꯏꯅ ꯑꯩꯅ ꯈꯜꯂꯤ ꯃꯍꯩ ꯃꯁꯤꯡ ꯍꯩꯔꯒꯗꯤ ꯃꯤꯅꯁꯨ ꯅꯨꯡꯁꯤꯕꯤꯕ ꯑꯃꯁꯨꯡ ꯔꯦꯁꯄꯦꯛꯁꯨ ꯌꯥꯝꯅ ꯂꯩꯕ ꯑꯐꯕ ꯃꯤ ꯑꯃ ꯑꯣꯏꯕ ꯉꯝꯅꯕꯒꯤꯗꯃꯛꯇ ꯑꯩꯅ ꯃꯍꯩ ꯃꯁꯤꯡꯁꯤ ꯌꯥꯝꯅ ꯇꯝꯍꯟꯕ ꯃꯊꯧ ꯇꯥꯏ ꯍꯌꯦꯡ ꯇꯨꯡꯗ ꯑꯩꯒꯤ ꯏꯃꯥ ꯏꯄꯥꯁꯤꯡꯅ ꯏꯃꯥ ꯏꯄꯥꯁꯤꯡꯕꯨ ꯅꯨꯡꯉꯥꯏꯅ ꯊꯝꯍꯟꯕ ꯑꯗꯨꯒ ꯑꯩ ꯅꯨꯡꯉꯥꯏ ꯅꯨꯡꯉꯥꯏꯅ ꯂꯩꯅꯕꯒꯤꯗꯃꯛꯇ ꯃꯍꯩ ꯃꯁꯤꯡ ꯇꯝꯕ ꯍꯥꯏꯕꯁꯤꯅ ꯂꯣꯏꯅꯃꯛꯄꯨ ꯂꯩꯀꯥꯏꯁꯤꯗꯁꯨ ꯑꯐꯕꯁꯨ ꯑꯣꯏꯍꯟꯕ ꯈꯨꯟꯁꯤꯗ ꯑꯩꯈꯣꯏꯒꯤ ꯑꯗꯨꯒ ꯍꯌꯦꯡ ꯁ꯭ꯇꯦꯠꯇꯁꯨ ꯂꯣꯏꯅ ꯆꯪꯕ ꯃꯇꯝꯁꯤꯗ ꯑꯩꯈꯣꯏꯅ ꯃꯄꯥꯟꯒꯨꯝꯕ ꯃꯤꯔꯝꯗ ꯆꯠꯄ ꯃꯇꯝꯗꯁꯨ ꯃꯍꯩ ꯃꯁꯤꯡ ꯇꯝꯕ ꯍꯩꯕ ꯍꯥꯏꯕꯁꯤꯅ ꯂꯣꯏꯅ ꯀꯥꯅꯕ ꯑꯣꯏꯍꯜꯂꯤ ꯑꯗꯨꯒ ꯈꯪꯕ ꯉꯝꯕ ꯑꯣꯏꯕ ꯉꯝꯃꯤ ꯑꯗꯨꯒ ꯃꯍꯩ ꯃꯁꯤꯡ ꯌꯥꯎꯗ꯭ꯔꯒꯗꯤ ꯈꯔ ꯊꯕꯛ ꯑꯃ ꯇꯧꯕ ꯃꯇꯝꯗ ꯑꯩꯈꯣꯏꯅ ꯃꯤꯅꯁꯨ ꯄꯥꯝꯃꯣꯏ ꯑꯗꯨꯒ ꯃꯍꯩ ꯃꯁꯤꯡ ꯍꯩꯔꯒꯗꯤ ꯃꯤꯅꯁꯨ ꯄꯥꯝꯕ ꯊꯕꯛ ꯑꯃ ꯊꯕꯛ ꯑꯆꯧꯕ ꯑꯃ ꯇꯧꯒꯦ ꯍꯥꯏꯔꯕꯁꯨ ꯌꯥꯝꯅ ꯂꯥꯏꯅ ꯇꯧꯕ ꯉꯝꯕ ꯑꯗꯨꯒꯨꯝꯕ ꯑꯣꯏꯍꯜꯂꯤ ꯄꯨꯟꯁꯤꯗ ꯃꯍꯩ ꯃꯁꯤꯡ ꯍꯥꯏꯕꯁꯤ ꯌꯥꯎꯗ꯭ꯔꯒꯗꯤ ꯑꯩꯈꯣꯏꯅ ꯍꯧꯖꯤꯛ ꯌꯥꯝꯅ ꯑꯋꯥꯕ ꯑꯃ ꯑꯣꯏ ꯃꯍꯩ ꯃꯁꯤꯡ ꯍꯩꯔꯒꯗꯤ ꯃꯤꯅꯁꯨ ꯌꯥꯝ ꯅꯨꯡꯁꯤ ꯃꯍꯩ ꯃꯁꯤꯡ ꯍꯩꯔꯒꯗꯤ ꯑꯩꯈꯣꯏꯅ ꯊꯕꯛ ꯑꯃ ꯇꯧꯕ ꯃꯇꯝꯗ ꯑꯁ ꯁꯤꯗꯤ ꯂꯥꯏꯔꯦ ꯑꯗꯨ ꯑꯗꯥ ꯇꯧꯔꯦ ꯍꯥꯏꯕ ꯃꯇꯝꯁꯤꯗ ꯂꯣꯏꯅ ꯈꯪꯕ ꯉꯝꯕ ꯑꯣꯏ ꯂꯥꯏꯔꯤꯛꯈꯛ ꯏꯖꯨꯀꯦꯁꯟꯈꯛꯇ ꯍꯩꯕ ꯅꯠꯇꯅ ꯔꯦꯁꯄꯦꯛ ꯑꯃꯁꯨꯡ ꯔꯦꯁꯄꯦꯛ ꯂꯩꯕ ꯑꯗꯨꯗꯒꯤ ꯗꯤꯁꯤꯄ꯭ꯂꯤꯟ ꯂꯩꯕ ꯃꯊꯧ ꯇꯥꯏ ꯑꯗꯨ ꯂꯣꯏꯅꯃꯛꯇꯨ ꯉꯝꯕ ꯃꯇꯝꯁꯤꯗ ꯑꯩꯈꯣꯏꯅ ꯊꯕꯛ ꯑꯃ ꯇꯧꯕ ꯃꯇꯝꯁꯤꯗ ꯌꯥꯝ ꯂꯥꯏꯅꯁꯨ ꯉꯝꯃꯤ ꯌꯥꯝ ꯄꯣꯝꯅꯁꯨ ꯇꯧꯕ ꯉꯝꯃꯤ ꯄꯩꯁꯥ ꯇꯤꯡꯗ꯭ꯔꯁꯨ ꯄꯩꯁꯥ ꯆꯪꯗ꯭ꯔꯁꯨ ꯑꯗꯨꯝ ꯇꯧꯕ ꯉꯝꯃꯤ ꯑꯗꯨꯅ ꯑꯦꯖꯨꯀꯁꯟ ꯍꯥꯏꯕꯁꯤ ꯌꯥꯝꯅ ꯀꯥꯅꯕ ꯃꯍꯩ ꯃꯁꯤꯡ ꯇꯝꯕ ꯍꯥꯏꯕꯁꯤꯅ ꯌꯥꯝꯅ ꯑꯩꯈꯣꯏꯗ ꯑꯩꯈꯣꯏꯒꯤ ꯄꯨꯟꯁꯤꯗ ꯌꯥꯝꯅ ꯀꯥꯅꯕ ꯑꯃꯁꯨꯡ ꯌꯥꯝꯅ ꯑꯐꯕ ꯑꯃ ꯑꯣꯏꯍꯜꯂꯤ ꯑꯗꯨ ꯍꯌꯦꯡ ꯑꯩꯅ ꯊꯕꯛ ꯑꯆꯧꯕ ꯇꯧꯕ ꯃꯇꯝꯗꯁꯨ ꯃꯣꯏꯅ ꯃꯤꯅ ꯁꯛꯈꯪꯗꯨꯅ ꯑꯩꯈꯣꯏꯒꯤ ꯃꯣꯏꯅ ꯁꯛꯈꯪꯕ ꯏꯆꯥ ꯏꯆꯥꯁꯤꯡꯗꯨꯁꯨ ꯃꯁꯛ ꯈꯪꯕ ꯑꯣꯏꯍꯟꯕ ꯉꯝꯃꯤ ꯃꯍꯩ ꯃꯁꯤꯡ ꯍꯥꯏꯕ ꯑꯁꯤ ꯑꯩꯈꯣꯏꯒꯤ ꯄꯨꯟꯁꯤꯗ ꯌꯥꯝꯅ ꯃꯔꯨꯑꯣꯏꯕ ꯃꯈꯜ ꯑꯃꯅꯤ ꯃꯍꯩ ꯃꯁꯤꯡ ꯍꯥꯏꯕꯁꯤ ꯃꯍꯩ ꯃꯁꯤꯡ ꯍꯥꯏꯁꯦ ꯑꯗꯨ ꯌꯥꯎꯗ꯭ꯔꯗꯤ ꯑꯩꯈꯣꯏꯅ ꯊꯕꯛ ꯑꯃ ꯇꯧꯕ ꯃꯇꯝꯗꯁꯨ ꯊꯕꯛ ꯑꯝ ꯆꯠꯄ ꯃꯇꯝꯗ ꯃꯁꯤ ꯈꯪꯗꯦ ꯃꯁꯤ ꯎꯗꯦ ꯍꯥꯏꯕ ꯃꯇꯝꯗ ꯃꯥꯅ ꯇꯥꯛꯄꯤꯕ ꯈꯣꯠꯄꯤꯕ ꯑꯩ ꯏꯔꯨꯞ ꯏꯄꯥꯡꯁꯤꯡꯗꯁꯨ ꯑꯩꯅ ꯈꯪꯗꯕ ꯃꯣꯏꯅ ꯈꯪꯗꯕꯁꯤꯡꯗꯣ ꯑꯩꯉꯣꯟꯗ ꯍꯪꯉꯒ ꯑꯩꯅ ꯂꯣꯏꯅ ꯇꯥꯛꯄꯤꯕ ꯑꯗꯨꯒꯨꯝꯕ ꯉꯝꯕꯀꯥꯟꯗ ꯑꯩꯅ ꯑꯗꯨꯀꯥꯟꯗ ꯃꯤꯅꯁꯨ ꯑꯩꯕꯨ ꯃꯁꯛ ꯈꯪꯕ ꯑꯗꯨ ꯃꯥꯗꯤ ꯃꯁꯛ ꯈꯪꯕ ꯑꯃ ꯑꯣꯏ ꯃꯍꯩ ꯃꯁꯤꯡꯅ ꯌꯥꯝ ꯃꯍꯩ ꯃꯁꯤꯡꯈꯛꯇ ꯍꯩꯕ ꯅꯠꯇꯅ ꯗꯤꯁꯤꯄ꯭ꯂꯤꯟ ꯑꯃꯁꯨꯡ ꯗꯤꯁꯤꯄ꯭ꯂꯤꯟ ꯑꯃꯁꯨꯡ ꯔꯦꯁꯄꯦꯛ ꯍꯥꯏꯕꯗꯨ ꯌꯥꯎꯗ꯭ꯔꯗꯤ ꯑꯗꯨ ꯄꯨꯝꯅꯃꯛꯇꯨ ꯄꯨꯟꯁꯤꯜꯂꯒ ꯇꯧꯕ ꯃꯇꯝꯁꯤꯗ ꯑꯩꯈꯣꯏꯅ ꯊꯕꯛ ꯑꯆꯧꯕ ꯑꯃ ꯇꯧꯕ ꯃꯇꯝꯗ ꯌꯥꯝꯅ ꯂꯥꯏꯅ ꯇꯧꯕ ꯉꯝꯃꯤ ꯃꯔꯝ ꯑꯗꯨꯅ ꯃꯍꯩ ꯃꯁꯤꯡ ꯇꯝꯕ ꯍꯥꯏꯕꯁꯤ ꯑꯩ ꯃꯍꯩ ꯃꯁꯤꯡ ꯌꯥꯝ ꯋꯥꯡꯅ ꯇꯝꯍꯟꯕ ꯍꯥꯏꯕꯁꯦ ꯑꯩꯒꯤꯗꯤ ꯑꯩꯗꯤ ꯑꯩꯒꯤ ꯋꯥꯁꯛꯅꯤ